ꯀꯣꯚꯤꯠ ꯅꯥꯏꯟꯇꯤꯟ ꯂꯥꯏꯆꯠ ꯑꯁꯤꯅ ꯑꯩꯈꯣꯏꯒꯤ ꯖꯒꯥ ꯑꯗꯨꯗ ꯆꯠꯊꯣꯛ ꯆꯠꯁꯤꯟꯗ ꯑꯃꯗꯤ ꯑꯩꯈꯣꯏꯒꯤ ꯇꯨꯔꯤꯖꯝꯗ ꯑꯗꯨꯛꯀꯤ ꯃꯇꯤꯛ ꯑꯀꯥꯏꯕ ꯄꯤꯈꯔꯦ ꯍꯥꯏꯕꯗꯤ ꯀꯣꯚꯤꯠ ꯅꯥꯏꯟꯇꯤꯟ ꯍꯥꯏꯕꯁꯤ ꯑꯩꯈꯣꯏꯒꯤ ꯖꯒꯥꯗꯨꯈꯛꯇꯪ ꯅꯠꯇꯅ ꯑꯩꯈꯣꯏꯒꯤ ꯋꯔꯜꯒꯤ ꯑꯣꯏꯅ ꯇꯧꯔꯛꯄ ꯑꯣꯏꯕꯅ ꯌꯥꯝꯅ ꯆꯦꯛꯁꯤꯟꯅ ꯑꯗꯒꯤ ꯌꯥꯝꯅꯁꯨ ꯂꯧꯅꯒꯟꯕ ꯂꯩꯅꯥ ꯑꯣꯏꯕꯅꯤꯅ ꯑꯃꯗꯒꯤ ꯑꯃ ꯑꯃꯗꯒꯤ ꯑꯃ ꯁꯟꯗꯣꯛꯀꯟꯕ ꯂꯧꯅꯒꯟꯕ ꯂꯩꯅꯥꯁꯦ ꯑꯣꯏꯕꯅꯤꯅ ꯑꯩꯈꯣꯏꯅ ꯃꯇꯝꯗꯨꯗ ꯆꯠꯊꯣꯛꯅꯤꯡꯕ ꯂꯩꯔꯒꯁꯨ ꯆꯠꯊꯣꯛꯇꯕꯤꯗ ꯌꯥꯝꯅ ꯋꯥꯅ ꯌꯨꯝ ꯌꯨꯝꯗ ꯏꯃꯨꯡ ꯏꯃꯨꯡꯗ ꯁꯝꯅ ꯍꯥꯏꯔꯕꯗ ꯆꯠꯊꯣꯛꯄꯗꯤ ꯂꯥꯏꯔꯗꯅ ꯏꯃꯨꯡꯗꯨꯗ ꯂꯩꯔꯤꯕ ꯑꯩꯈꯣꯏꯁꯤꯐꯥꯎꯗꯅꯦ ꯃꯤ ꯑꯃꯒ ꯑꯩꯒꯤ ꯏꯆꯥ ꯑꯃ ꯑꯩꯒꯤ ꯏꯆꯦ ꯑꯃ ꯑꯩꯒꯤ ꯏꯃꯥ ꯑꯃꯒ ꯅꯛꯁꯤꯟꯅꯅ ꯂꯩꯕꯐꯥꯎꯇ ꯑꯩꯈꯣꯏꯒꯤ ꯌꯥꯝꯅ ꯀꯤꯕ ꯃꯇꯝꯗꯣ ꯑꯗꯨ ꯑꯣꯏꯈꯤꯕꯗꯨꯅ ꯃꯔꯝ ꯑꯣꯏꯔꯒ ꯑꯩꯈꯣꯏꯁꯦ ꯆꯠꯊꯣꯛꯇꯕꯤꯗ ꯌꯥꯝꯅ ꯋꯥꯅ ꯈꯥꯡꯉꯒ ꯂꯩꯈꯤ ꯍꯥꯏꯇꯥꯔꯦ ꯑꯗꯨꯒ ꯆꯠꯊꯣꯛꯇꯕ ꯑꯩꯈꯣꯏꯈꯇꯪ ꯆꯠꯊꯣꯛꯇꯕꯇ ꯅꯠꯇꯅ ꯂꯝꯗꯒꯤ ꯂꯥꯛꯑꯒ ꯑꯇꯣꯞꯄ ꯑꯩꯈꯣꯏꯒꯤ ꯁꯥꯏꯁꯤꯗ ꯁꯥꯏꯒꯤ ꯐꯖꯕ ꯌꯦꯡꯅꯤꯡꯕ ꯈꯣꯠꯅꯤꯡꯕ ꯅꯠꯇ꯭ꯔꯒꯁꯨ ꯗꯔꯀꯥꯔꯒꯤ ꯃꯇꯨꯡꯏꯟꯅ ꯂꯥꯛꯀꯗꯕ ꯃꯤ ꯃꯌꯥꯝ ꯑꯃꯁꯨ ꯑꯩꯈꯣꯏꯒꯤ ꯃꯐꯝ ꯑꯁꯤꯗ ꯂꯥꯛꯄ ꯐꯪꯗꯕ ꯑꯗꯒꯤ ꯑꯩꯈꯣꯏꯁꯨ ꯗꯔꯀꯥꯔꯒꯤ ꯃꯇꯨꯡꯏꯟꯅ ꯆꯠꯀꯗꯕ ꯅꯥꯕ ꯂꯥꯌꯦꯡꯕꯒꯤꯕꯨ ꯑꯣꯏꯔꯣ ꯅꯠꯇ꯭ꯔꯒ ꯂꯥꯏꯔꯤꯛ ꯂꯥꯏꯁꯨ ꯇꯝꯕ ꯆꯠꯄꯒꯤꯕꯨ ꯑꯣꯏꯔꯣ ꯅꯠꯇ꯭ꯔꯒ ꯑꯩꯒꯤ ꯃꯇꯝ ꯃꯇꯝꯗꯨꯒꯤ ꯑꯩꯒꯤ ꯊꯕꯛꯀꯤ ꯗꯔꯀꯥꯔꯒꯤ ꯆꯠꯀꯗꯕ ꯃꯌꯥꯝ ꯑꯃꯁꯦ ꯆꯠꯄ ꯐꯪꯗꯕꯅ ꯃꯔꯝ ꯑꯣꯏꯔꯒ ꯑꯩꯈꯣꯏꯒꯤ ꯇꯨꯔꯤꯖꯝ ꯏꯟꯗꯁꯇ꯭ꯔꯤꯗꯁꯨ ꯌꯥꯝꯅ ꯑꯩꯈꯣꯏꯒꯤ ꯑꯀꯥꯏꯕ ꯂꯩꯈꯤꯕꯗꯣ ꯑꯗꯨꯒꯨꯝꯕ ꯑꯃ ꯂꯩ ꯍꯥꯏꯅ ꯑꯩꯅ ꯍꯥꯏꯖꯅꯤꯡꯏ